ꯑꯩꯅ ꯑꯩꯒꯤ ꯐꯣꯇꯣ ꯑꯗꯨ ꯁꯣꯁꯦꯜ ꯃꯦꯗꯤꯌꯥꯗ ꯊꯥꯒꯠꯂꯤ ꯐꯦꯁꯕꯨꯛ ꯑꯃꯗꯤ ꯋꯥꯆꯞꯇ ꯑꯗꯨꯒ ꯀꯔꯤꯒꯤ ꯊꯥꯒꯠꯂꯤꯕꯅꯣ ꯍꯥꯏꯕꯗꯤ ꯑꯩꯅ ꯆꯠꯂꯨꯔꯤ ꯃꯐꯝ ꯑꯗꯨꯗ ꯀꯥꯞꯄꯛꯄ ꯐꯣꯇꯣ ꯅꯠꯇ꯭ꯔꯒ ꯅꯝꯃꯛꯄ ꯕꯤꯗꯤꯑꯣ ꯈꯨꯗꯤꯡꯃꯛ ꯑꯗꯣ ꯊꯥꯒꯠꯂꯒ ꯑꯩꯒꯤ ꯐꯣꯇꯣ ꯚꯤꯗꯤꯑꯣ ꯌꯦꯡꯉꯤꯕ ꯃꯔꯨꯞ ꯃꯄꯥꯡꯁꯤꯡꯅ ꯀꯃꯦꯟ ꯇꯧꯔꯛꯅꯕ ꯑꯩꯒꯤ ꯑꯁꯣꯏꯕ ꯆꯨꯝꯊꯣꯔꯛꯅꯕ ꯅꯠꯇ꯭ꯔꯒꯅ ꯃꯈꯣꯏꯅ ꯐꯖꯒꯗꯕ ꯃꯑꯣꯡ ꯑꯦꯁ ꯁꯤꯒꯤ ꯃꯑꯣꯡꯗ ꯀꯥꯞꯄꯒꯗꯤ ꯅꯠꯇ꯭ꯔꯒ ꯁꯤꯒꯤ ꯁꯤꯅꯔꯤꯁꯤꯗ ꯀꯥꯞꯄꯒꯗꯤ ꯍꯦꯟꯅ ꯐꯖꯒꯅꯤ ꯍꯥꯏꯔꯛꯑꯒꯗꯤ ꯃꯊꯪ ꯑꯩꯅ ꯀꯥꯞꯄ ꯃꯇꯝꯗ ꯑꯩꯒꯤ ꯑꯁꯣꯏꯕꯗꯨ ꯆꯨꯝꯊꯣꯛꯑꯒ ꯆꯨꯝꯅ ꯀꯥꯞꯄ ꯉꯝꯅꯕꯒꯤꯗꯃꯛꯇꯅꯤ ꯑꯗꯨꯒ ꯑꯩꯅ ꯀꯣꯏꯔꯨꯔꯤꯕ ꯃꯐꯝ ꯑꯗꯨ ꯃꯤ ꯈꯪꯍꯜꯂꯒꯗꯤ ꯈꯪꯗꯕ ꯃꯤ ꯂꯩꯔꯝꯃꯒꯁꯨ ꯅꯪꯅ ꯀꯣꯏꯔꯨꯔꯤꯗꯨ ꯀꯗꯥꯏ ꯃꯐꯝꯗꯅꯣ ꯐꯖꯩꯅꯦ ꯍꯥꯏꯔꯒ ꯃꯈꯣꯏꯁꯨ ꯆꯠꯅꯤꯡꯕ ꯂꯩꯔꯒꯗꯤ ꯃꯐꯝ ꯑꯗꯨ ꯑꯩꯉꯣꯟꯗ ꯍꯪꯉꯛꯑꯒ ꯃꯈꯣꯏꯁꯨ ꯆꯠꯄ ꯐꯪꯒꯅꯤ ꯑꯗꯨꯅ ꯐꯖꯕꯁꯤꯡꯁꯨ ꯈꯪꯍꯟꯅꯤꯡꯕ ꯑꯗꯨꯒ ꯑꯩꯒꯤ ꯃꯔꯝꯗꯁꯨ ꯃꯈꯣꯏꯅ ꯑꯁꯣꯏꯕ ꯅꯠꯇ꯭ꯔꯒꯅ ꯑꯐꯕ ꯑꯆꯨꯝꯕ ꯈꯨꯗꯤꯡꯃꯛ ꯑꯗꯨ ꯍꯥꯏꯔꯛꯑꯒ ꯑꯩꯅ ꯁꯦꯝꯗꯣꯛꯆꯅꯕꯒꯤ ꯇꯥꯟꯖꯥ ꯑꯃ ꯂꯧꯅꯤꯡꯕꯒꯤꯅꯤ